ꯑꯉꯥꯡ ꯑꯣꯏꯔꯤꯉꯩꯗꯒꯤ ꯁꯥꯔꯛꯄ ꯈꯣꯠꯄꯁꯤꯅ ꯍꯛꯆꯥꯡꯗ ꯌꯥꯝ ꯅꯨꯡꯉꯥꯏꯍꯜꯂꯤ ꯁꯥꯟꯅꯔꯛꯄꯁꯦ ꯑꯉꯥꯡ ꯑꯣꯏꯔꯤꯀꯥꯟꯗꯒꯤ ꯐꯖꯅ ꯑꯗꯨꯝ ꯁꯥꯟꯅꯔꯛꯏ ꯁꯥꯟꯅꯕ ꯈꯣꯠꯄꯁꯤꯅ ꯍꯨꯃꯥꯡ ꯇꯥꯕ ꯑꯗꯒꯤ ꯏꯃꯥꯟꯅꯕ ꯃꯌꯥꯝ ꯄꯨꯟꯕ ꯅꯨꯡꯉꯥꯏꯕ ꯃꯈꯦꯂꯥꯡꯕ ꯑꯗꯨꯝ ꯃꯌꯥꯝ ꯇꯧꯔꯛꯏ ꯑꯃꯁꯨꯡ ꯁꯥꯟꯅꯕꯁꯤꯅ ꯍꯨꯃꯥꯡ ꯇꯥꯔꯒ ꯂꯨꯖꯊꯣꯛꯑꯒ ꯏꯁꯥꯗ ꯐ꯭ꯔꯦꯁ ꯑꯣꯏꯕ ꯑꯗꯨꯒꯤ ꯅꯨꯡꯉꯥꯏꯕꯁꯨ ꯑꯃꯅꯤ ꯁꯥꯟꯅꯕ ꯍꯨꯃꯥꯡ ꯇꯥꯕꯁꯤꯅ ꯏꯁꯥꯗ ꯀꯥꯟꯅꯕ ꯌꯥꯝ ꯄꯤ ꯑꯅꯥ ꯑꯌꯦꯛ ꯀꯌꯥꯗꯒꯤ ꯉꯥꯛꯊꯣꯛꯄ ꯉꯝꯃꯤ ꯍꯨꯃꯥꯡ ꯊꯥꯗꯣꯛꯄꯁꯤꯅ ꯑꯗꯒꯤ ꯁꯥꯟꯅꯕꯁꯤ ꯐꯨꯠꯕꯣꯜꯅꯆꯤꯡꯕ ꯃꯌꯥꯝ ꯁꯥꯟꯅꯔꯛꯏ ꯑꯗꯒꯤ ꯀꯕꯥꯇꯤꯒꯨꯝꯕ ꯃꯈꯜ ꯀꯌꯥꯒꯤ ꯁꯥꯟꯅꯕꯁꯤꯡ ꯃꯌꯥꯝ ꯁꯥꯟꯅꯔꯛꯏ ꯍꯧꯖꯤꯛꯀꯤ ꯑꯣꯏꯅꯗꯤ ꯚꯣꯂꯤꯕꯣꯜ ꯌꯥꯝ ꯁꯥꯟꯅꯩ ꯚꯣꯂꯤꯕꯣꯜꯁꯦ ꯁꯥꯟꯅꯕꯗ ꯌꯥꯝ ꯅꯨꯡꯉꯥꯏ ꯏꯃꯥꯟꯅꯕꯁꯤꯡꯒ ꯂꯥꯎ ꯈꯣꯡꯗꯅ ꯄꯨꯟꯗꯅ ꯁꯥꯟꯅꯕꯁꯦ ꯌꯥꯝ ꯅꯨꯡꯉꯥꯏ ꯑꯗꯨꯅ ꯁꯥꯟꯅꯕ ꯈꯣꯠꯄꯁꯤꯅ ꯏꯁꯥꯗ ꯌꯥꯝ ꯅꯨꯡꯉꯥꯏ ꯑꯅꯥ ꯑꯌꯦꯛꯇꯩꯁꯨ ꯃꯌꯥꯝ ꯉꯥꯛꯊꯣꯛꯍꯜꯂꯤ ꯑꯗꯨꯅ ꯃꯌꯥꯝ ꯀꯥꯟꯅꯔꯛꯏ ꯀꯣꯛ ꯆꯤꯛꯄ ꯂꯥꯏꯍꯧ ꯇꯧꯕ ꯈꯣꯠꯄꯗꯩꯁꯨ ꯁꯥꯟꯅꯕ ꯍꯨꯃꯥꯡ ꯊꯥꯗꯣꯛꯄꯁꯤꯅ ꯑꯈꯣꯏꯗ ꯌꯥꯝꯅ ꯀꯥꯟꯅꯩ ꯅꯨꯡꯉꯥꯏꯍꯜꯂꯤ